ꯃꯣꯔꯦ ꯍꯥꯏꯔꯤꯕ ꯃꯐꯝ ꯑꯁꯦ ꯌꯣꯡꯆꯥꯛꯀꯤ ꯍꯥꯏꯕꯗꯤ ꯀꯔꯕꯥꯔ ꯑꯃꯒꯤ ꯆꯄꯜꯒꯤ ꯑꯣꯏꯒꯦꯔꯥ ꯌꯣꯡꯆꯥꯛꯀꯤ ꯑꯣꯏꯒꯦꯔꯥ ꯀꯥꯔꯕꯥꯔ ꯇꯧꯅꯩ ꯃꯔꯝꯗꯤ ꯕꯔꯃꯥꯗꯒꯤ ꯄꯨꯔꯛꯑꯒ ꯃꯣꯔꯦ ꯇꯨꯔꯦꯟꯒꯤ ꯅꯥꯀꯟꯗ ꯃꯈꯣꯏꯒꯤ ꯕꯔꯃꯥꯒꯤ ꯒꯥꯔꯤꯅ ꯄꯨꯔꯛꯑꯒ ꯊꯥꯔꯒ ꯂꯦꯕꯔ ꯀꯨꯂꯤꯁꯤꯡꯅ ꯄꯨꯈꯠꯂꯒ ꯊꯝꯃꯤ ꯊꯝꯃꯒ ꯑꯩꯈꯣꯏꯅ ꯃꯁꯤꯡ ꯊꯤ ꯄꯤꯁ ꯑꯃꯃꯝ ꯃꯁꯤꯡ ꯊꯤꯔ ꯊꯤꯔꯒ ꯄꯤꯁ ꯂꯤꯁꯤꯡ ꯑꯅꯤ ꯑꯍꯨꯝ ꯃꯔꯤ ꯃꯉꯥ ꯌꯥꯝꯃꯤ ꯄꯣꯠ ꯑꯗꯨꯒ ꯕꯣꯔꯥꯗ ꯄꯦꯛꯀꯤꯡ ꯇꯧꯏ ꯄꯦꯛꯀꯤꯡ ꯇꯧꯔꯒ ꯐꯣꯠꯂꯤ ꯊꯝꯃꯤ ꯁꯥꯏꯗꯤꯡ ꯇꯧꯁꯤꯜꯂꯤ ꯑꯗꯨꯒꯤ ꯃꯇꯨꯡꯗ ꯍꯣꯟꯕꯒꯤ ꯃꯇꯝꯗ ꯀꯨꯂꯤ ꯀꯧꯏ ꯂꯦꯕꯔ ꯀꯧꯏ ꯂꯦꯕꯔ ꯀꯧꯔꯒ ꯍꯣꯜꯍꯜꯂꯤ ꯂꯦꯕꯔꯒꯤ ꯄꯩꯁꯥꯁꯨ ꯄꯤ ꯑꯗꯨꯒ ꯕꯔꯃꯥꯗꯒꯤ ꯃꯣꯔꯦ ꯌꯧꯊꯣꯔꯛꯄꯗ ꯕꯣꯔꯥ ꯑꯃꯗ ꯆꯍꯨꯝꯒꯤ ꯍꯤꯡꯁꯥꯞ ꯂꯧꯏ ꯕꯣꯔꯥ ꯅꯤꯐꯨ ꯌꯥꯡꯈꯩ ꯑꯗꯨꯃꯥꯏꯅ ꯂꯥꯜꯂꯤ ꯑꯗꯨꯒ ꯂꯧꯔꯤꯕ ꯃꯤ ꯑꯁꯦ ꯏꯝꯐꯥꯜꯗꯒꯤ ꯂꯥꯛꯑꯒ ꯃꯣꯔꯦ ꯈꯨꯜꯂꯛ ꯋꯥꯔꯠ ꯅꯝꯕꯔ ꯐꯥꯏꯚꯀꯤ ꯃꯅꯥꯛꯇ ꯂꯥꯛꯑꯒ ꯒꯥꯔꯤꯗ ꯍꯥꯞꯄꯒ ꯂꯧꯏ ꯌꯣꯡꯆꯥꯛ ꯑꯃꯗ ꯌꯣꯡꯆꯥꯛ ꯂꯤꯁꯤꯡ ꯃꯔꯤ ꯃꯉꯥ ꯂꯤꯁꯤꯡ ꯍꯨꯝꯐꯨ ꯍꯨꯝꯐꯨꯇꯔꯥ ꯍꯦꯟꯅ ꯂꯧꯏ ꯑꯗꯨꯒ ꯌꯣꯡꯆꯥꯛ ꯑꯁꯤ ꯌꯣꯟꯕ ꯃꯇꯝꯗ ꯃꯃꯜꯁꯨ ꯑꯁꯨꯛ ꯑꯁꯨꯛ ꯍꯨꯟꯅꯩ ꯃꯤꯅ ꯄꯤꯔꯤꯕ ꯃꯃꯜꯗꯨꯗꯒꯤ ꯍꯦꯟꯅ ꯈꯔ ꯇꯥꯅ ꯄꯤꯕꯤꯌꯨ ꯈꯣꯠꯂꯨꯅꯁꯨ ꯍꯥꯏ ꯑꯗꯨꯒꯤ ꯃꯃꯜ ꯌꯥꯅꯔꯦ ꯃꯃꯜ ꯌꯥꯅꯕ ꯑꯣꯏꯕ ꯇꯥꯔꯒꯗꯤ ꯒꯥꯔꯤꯗ ꯍꯥꯞꯄꯤ ꯒꯥꯔꯤꯗ ꯍꯥꯞꯄꯒ ꯒꯥꯔꯤꯒꯤ ꯃꯤꯁꯨ ꯇꯣꯉꯥꯟꯅ ꯑꯣꯏꯅ ꯂꯣꯠ ꯇꯧꯅꯉꯥꯏꯁꯨ ꯂꯩ ꯂꯣꯠ ꯇꯧꯅꯉꯥꯏꯁꯨ ꯄꯩꯁꯥ ꯑꯣꯏꯅ ꯄꯤ ꯑꯗꯨꯒ ꯏꯝꯐꯥꯜ ꯆꯠꯂꯒ ꯏꯝꯐꯥꯜꯗꯁꯨ ꯌꯣꯜꯂꯤ ꯏꯝꯐꯥꯜꯗ ꯌꯣꯜꯂꯒ ꯑꯗꯨꯒꯤ ꯄꯩꯁꯥꯗꯨ ꯏꯝꯐꯥꯜꯗꯁꯨ ꯌꯣꯜ ꯑꯃꯁꯨ ꯑꯃꯁꯨ ꯑꯃꯁꯨ ꯂꯧꯅꯩ ꯍꯧꯖꯤꯛꯇꯤ ꯏꯔꯥꯡꯅꯒ ꯃꯔꯥꯡ ꯀꯥꯏꯕꯅꯤꯅ ꯄꯣꯠ ꯂꯧꯕ ꯈꯣꯠꯄꯁꯨ ꯑꯃꯐꯥꯎ ꯌꯥꯗꯦ ꯍꯧꯖꯤꯛꯇꯤ ꯃꯩꯇꯩꯒ ꯍꯥꯎꯒꯁꯨ ꯊꯤꯅꯕꯅꯤꯅ ꯈꯠꯅꯕꯅꯤꯅ ꯄꯣꯠ ꯃꯃꯜꯁꯨ ꯌꯥꯝꯅ ꯇꯥꯡꯏ ꯍꯥꯟꯅꯗꯤ ꯌꯣꯡꯆꯥꯛꯁꯤ ꯆꯥꯝꯃꯗ ꯌꯥꯡꯈꯩ ꯄꯤ ꯍꯧꯖꯤꯛꯅ ꯆꯥꯝꯃꯗ ꯆꯍꯨꯝ ꯆꯃꯔꯤ ꯍꯥꯏꯕꯗꯨꯅꯤ ꯑꯗꯨꯅ ꯄꯣꯠ ꯂꯧꯕꯁꯨ ꯉꯝꯗꯦ ꯃꯕꯥꯅꯤ ꯈꯠꯅꯕꯅꯤꯅ ꯑꯇꯩ ꯑꯇꯩꯒꯁꯨ ꯃꯥꯟꯅꯗꯦ ꯍꯥꯟꯅꯒꯨꯝꯅ ꯈꯠꯅꯗꯕ ꯈꯣꯠꯅꯗꯕ ꯁꯥꯟꯇꯤꯗ ꯂꯩꯔꯝꯕ ꯑꯣꯏꯕ ꯇꯥꯔꯒꯗꯤ ꯉꯁꯤ ꯑꯩꯈꯣꯏꯅ ꯄꯣꯠ ꯀꯨꯂꯤ ꯑꯣꯏꯅ ꯁꯤꯗ ꯍꯣꯜꯂꯤꯁꯤꯁꯨ ꯍꯣꯜꯂꯣꯏ ꯅꯨꯡꯉꯥꯏꯅ ꯑꯣꯇꯣꯅ ꯄꯨꯔꯛꯑꯒ ꯍꯣꯂꯦꯟꯐꯑꯏꯗꯒꯤ ꯄꯨꯔꯛꯑꯒ ꯊꯝꯃꯤ ꯍꯣꯂꯦꯟꯐꯥꯏꯗꯒꯤ ꯄꯨꯔꯛꯑꯒ ꯑꯣꯛꯇꯣ ꯑꯃꯗ ꯆꯃꯉꯥ ꯂꯧꯏ ꯃꯤ ꯑꯁꯨꯛ ꯌꯥꯝꯅ ꯃꯣꯔꯦ ꯈꯨꯡꯒꯪꯗ ꯂꯩꯔꯤꯕ ꯃꯤꯁꯤꯡ ꯑꯁꯤꯁꯨ ꯄꯩꯁꯥ ꯇꯥꯟꯐꯝ ꯂꯩꯇꯗꯅ ꯃꯥꯒꯤ ꯃꯥꯒꯤ ꯑꯉꯝ ꯑꯉꯝꯕ ꯊꯥꯛ ꯄꯨꯊꯣꯛꯅꯔꯒ ꯇꯥꯟꯕ ꯆꯠꯅꯩ ꯀꯣꯛꯅ ꯈꯪꯗꯦ ꯊꯦꯂꯥꯗ ꯈꯪꯗꯦ ꯒꯥꯔꯤꯗ ꯈꯪꯗꯦ ꯑꯣꯇꯣꯗ ꯈꯪꯗꯦ ꯑꯃꯗ ꯈꯪꯗꯦ ꯑꯃꯗ ꯈꯪꯗꯦ ꯆꯠꯂ ꯆꯠꯂꯒ ꯇꯥꯟꯐꯝꯗꯣ ꯂꯩꯇꯕꯅꯤꯅ ꯆꯠꯂ ꯆꯠꯂꯒ ꯇꯥꯟꯅꯩ ꯁꯤꯒꯤ ꯃꯐꯝꯗꯨꯗꯁꯨ ꯅꯠꯇꯦ ꯍꯥꯏꯔꯤꯕ ꯍꯣꯂꯦꯟꯐꯥꯏ ꯍꯥꯏꯔꯤꯕ ꯖꯒꯥ ꯑꯁꯤꯗꯁꯨ ꯄꯨꯔꯛꯑꯒ ꯃꯣꯔꯦ ꯕꯖꯥꯔꯁꯤꯗ ꯊꯥꯔꯒ ꯈꯣꯠꯂꯒ ꯌꯣꯜꯂꯤ ꯑꯥꯗꯒꯤ ꯏꯝꯐꯥꯜꯗꯒꯤ ꯂꯥꯛꯑꯒ ꯃꯤꯅ ꯂꯧꯔ ꯂꯧꯔꯒ ꯆꯠꯂ ꯆꯠꯂꯒ ꯂꯣꯠ ꯇꯧꯕ ꯂꯣꯠ ꯇꯧꯔ ꯇꯧꯔꯒ ꯆꯠꯅꯩ ꯆꯠꯅꯔꯤꯕ ꯃꯤꯁꯤꯡ ꯑꯁꯤꯁꯨ ꯑꯆꯝꯕꯅ ꯌꯣꯟꯅꯔꯤꯕ ꯃꯤꯁꯤꯡꯁꯤꯁꯨ ꯄꯥꯡꯒꯜꯁꯨ ꯌꯣꯜꯂꯤ ꯃꯩꯇꯩꯁꯨ ꯌꯣꯜꯂꯤ ꯍꯥꯎꯁꯨ ꯌꯣꯜꯂꯤ ꯃꯌꯥꯡꯁꯨ ꯌꯣꯜꯂꯤ ꯖꯥꯇꯤ ꯈꯨꯗꯤꯡꯃꯛ ꯌꯣꯜꯂꯤ ꯕꯤꯖꯤꯅꯦꯁ ꯍꯥꯏꯕꯁꯦ ꯁꯤ ꯈꯛꯇꯅꯤ ꯑꯩꯅ ꯉꯁꯤ ꯃꯉꯣꯟꯗ ꯑꯁꯨꯛꯀꯤ ꯌꯣꯟꯒꯅꯤ ꯏꯝꯐꯥꯜ ꯃꯣꯔꯦꯗꯒꯤ ꯏꯝꯐꯥꯜꯒꯤ ꯃꯤꯗ ꯆꯅꯤꯗ ꯄꯤꯒꯅꯤ ꯏꯝꯐꯥꯜ ꯌꯧꯕ ꯃꯇꯝꯗ ꯆꯅꯤ ꯄꯤꯕ ꯄꯣꯠꯇꯣ ꯆꯍꯨꯝꯗ ꯌꯧ ꯄꯤꯒꯅꯤ ꯍꯥꯏꯔꯤꯕ ꯌꯣꯡꯆꯥꯛ ꯑꯁꯤ ꯑꯁꯤꯈꯛꯇꯁꯨ ꯅꯠꯇꯦ ꯆꯄꯜ ꯑꯣꯏꯒꯦꯔꯥ ꯆꯄꯜ ꯑꯁꯤꯁꯨ ꯃꯣꯔꯦꯗꯒꯤ ꯍꯥꯟꯅꯗꯤ ꯕꯔꯃꯥꯗ ꯕꯔꯃꯥꯗꯒꯤꯅ ꯁꯤꯒꯤ ꯅꯝꯕꯔ ꯇꯨ ꯒꯦꯠꯇ ꯂꯥꯟꯊꯣꯛꯂꯝꯕꯅꯤ ꯍꯧꯖꯤꯛꯇꯤ ꯇꯨ ꯒꯦꯠ ꯅꯝꯕꯔ ꯇꯨ ꯒꯦꯠ ꯑꯁꯤꯁꯨ ꯊꯤꯡꯈ꯭ꯔꯦ ꯍꯥꯟꯅꯒꯨꯝꯅ ꯑꯣꯏꯗ꯭ꯔꯦ ꯅꯨꯡꯉꯥꯏꯇ꯭ꯔꯦ ꯍꯥꯟꯅꯒꯨꯝꯅ ꯅꯨꯡꯉꯥꯏꯅ ꯂꯥꯟꯊꯣꯛ ꯂꯥꯟꯁꯤꯟ ꯌꯥꯔꯝꯕꯗꯨꯁꯨ ꯌꯥꯔꯝꯗ꯭ꯔꯦ ꯍꯧꯖꯤꯛꯅ ꯒꯦꯠ ꯃꯆꯥ ꯃꯆꯥꯗꯒꯤ ꯄꯨꯔꯛ ꯄꯨꯔꯛꯑꯒ ꯄꯨꯔ ꯄꯨꯔ ꯆꯠꯂꯒ ꯏꯝꯐꯥꯜꯗ ꯕꯤꯖꯤꯅꯦꯁ ꯑꯣꯏꯅ ꯅꯨꯡꯉꯥꯏꯅ ꯍꯧꯖꯤꯛ ꯈꯔ ꯈꯔ ꯁꯦꯝꯕ ꯈꯣꯠꯄ ꯊꯥꯕ ꯄꯣꯠ ꯊꯥꯗꯣꯛ ꯊꯥꯖꯤꯟ ꯄꯤꯊꯣꯛ ꯄꯤꯁꯤꯟ ꯈꯔ ꯅꯨꯡꯉꯥꯏꯅ ꯇꯧꯔꯤ ꯒꯦꯠ ꯃꯆꯥ ꯑꯁꯤꯁꯨ ꯍꯧꯖꯤꯛ ꯀꯟꯅ ꯊꯤꯡꯕꯒꯤ ꯈꯣꯠꯄꯒꯤ ꯍꯥꯏꯅꯔꯤ ꯇꯥꯟꯐꯝꯗꯤ ꯂꯩꯇꯕꯅꯤꯅ ꯇꯥꯟꯐꯝ ꯂꯩꯇꯕꯅꯤꯅ ꯍꯧꯖꯤꯛ ꯏꯔꯥꯡ ꯊꯣꯛꯂꯛꯑꯗꯤ ꯑꯩꯈꯣꯏ ꯀꯗꯥꯏꯗꯒꯤ ꯆꯥꯒꯅꯤ ꯑꯩꯈꯣꯏ ꯀꯗꯥꯏꯗꯒꯤ ꯆꯠꯀꯅꯤ ꯍꯥꯏꯔꯤꯕ ꯃꯐꯝ ꯑꯁꯤꯁꯨ ꯃꯈꯣꯏꯅ ꯈꯔ ꯈꯖꯤꯛ ꯈꯪꯕꯤꯔꯒꯗꯤ ꯐꯩ ꯈꯪꯗꯕꯅ ꯃꯔꯝ ꯑꯣꯏꯔꯒ ꯃꯈꯣꯏꯈꯛꯇꯒꯤ ꯆꯥꯒꯦ ꯍꯥꯏꯕꯒꯤ ꯋꯥꯈꯜꯂꯣꯟꯗ ꯑꯩꯈꯣꯏꯗꯤ ꯏꯝꯐꯥꯜꯗ ꯂꯩꯔꯦ ꯑꯩꯈꯣꯏꯗꯤ ꯂꯥꯛꯇ꯭ꯔꯁꯨ ꯌꯥꯔꯦ ꯍꯥꯏꯕ ꯋꯥꯈꯜꯗꯨ ꯑꯣꯏꯕꯒꯤ ꯉꯁꯤ ꯁꯨꯃꯥꯏꯅ ꯃꯈꯣꯏꯅ ꯏꯔꯥꯡ ꯁꯥꯒꯠ ꯁꯥꯒꯠ ꯍꯜꯂꯒ ꯄꯣꯠ ꯂꯥꯜꯍꯟꯗ꯭ꯔꯒ ꯑꯩꯈꯣꯏ ꯁꯨꯃꯥꯏꯅ ꯆꯔꯥ ꯁꯤꯠꯄꯗꯤ ꯌꯥꯗꯕꯅꯤꯅ ꯑꯃꯗ ꯈꯪꯗꯦ ꯑꯃꯗ ꯈꯪꯗꯦ ꯆꯠꯂ ꯆꯠꯂꯒ ꯇꯧꯕ ꯍꯥꯏꯕꯗꯨꯅꯤ ꯁꯤꯒꯤ ꯕꯤꯖꯤꯅꯦꯁ ꯌꯣꯡꯆꯥꯛꯀꯤ ꯑꯣꯏꯒꯦꯔꯥ ꯆꯄꯜꯒꯤ ꯑꯣꯏꯒꯦꯔꯥ ꯆꯄꯜ ꯑꯃꯗ ꯆꯥꯃ ꯄꯤꯔꯝꯕ ꯄꯣꯠꯇꯣ ꯍꯧꯖꯤꯛ ꯆꯍꯨꯝ ꯑꯣꯏꯅ ꯌꯧꯔꯦ ꯏꯝꯐꯥꯜꯗꯗꯤ ꯆꯥꯃꯔꯤ ꯆꯃꯉꯥ ꯌꯧꯅ ꯄꯤꯔꯦ ꯂꯩꯇꯕ ꯃꯤꯅ ꯑꯣꯏꯔꯒꯗꯤ ꯇꯣꯡꯗꯕ ꯍꯥꯏꯕꯗꯨꯅꯤ ꯂꯩꯕ ꯃꯤꯅ ꯄꯩꯁꯥ ꯄꯥꯏꯕ ꯃꯤ ꯑꯣꯏꯕ ꯑꯣꯏꯔꯒꯅ ꯂꯩꯔꯒ ꯇꯣꯡꯉꯦ ꯄꯥꯏꯗꯕ ꯃꯤ ꯑꯣꯏꯔꯒꯅ ꯂꯩꯗꯕꯤꯗ ꯇꯣꯡꯉꯦ